ꯚꯥꯔꯠꯇ ꯐꯣꯡꯕꯤꯔꯤꯕ ꯃꯦꯗꯤꯌꯥ ꯑꯁꯤ ꯑꯩꯈꯣꯏꯅ ꯀꯥꯅꯩ ꯍꯥꯏꯅ ꯈꯜꯂꯤ ꯄꯥꯎꯁꯤꯡ ꯑꯁꯤ ꯐꯣꯡꯕꯤꯔꯤꯕ ꯄꯥꯎꯁꯤꯡ ꯑꯁꯤꯒ ꯊꯣꯛꯂꯤꯕ ꯄꯥꯎꯁꯤꯡ ꯑꯁꯤꯒ ꯃꯔꯤ ꯂꯩ ꯍꯥꯏꯅ ꯍꯥꯏꯅ ꯈꯜꯂꯤ ꯄꯥꯎ ꯃꯔꯨꯑꯣꯏꯕ ꯄꯥꯎ ꯆꯦꯅꯦꯟ ꯈꯔ ꯍꯥꯏꯔꯕ ꯃꯇꯝꯗ ꯑꯩꯈꯣꯏꯅ ꯗ ꯍꯤꯟꯗꯨ ꯑꯦꯅꯂꯥꯏꯁꯤꯁ ꯗ ꯁꯉꯥꯏ ꯄꯤꯄꯜꯁ ꯀ꯭ꯔꯣꯅꯤꯀꯦꯜ ꯏꯆꯦꯜ ꯑꯦꯛꯁꯄ꯭ꯔꯦꯁ ꯏꯝꯄꯦꯛ ꯇꯤꯚꯤ ꯑꯁꯤꯅꯆꯤꯡꯕ ꯑꯁꯤ ꯄꯟꯕ ꯌꯥꯏ